ꯅꯦꯆꯔꯦꯜ ꯔꯤꯁꯣꯔꯁ ꯈꯔ ꯍꯥꯏꯔꯕꯗꯀꯣ ꯑꯍꯥꯟꯕꯗꯀꯣ ꯑꯩꯈꯣꯏꯒꯤ ꯍꯦꯟꯗꯤꯀ꯭ꯔꯥꯐ ꯄꯤꯄꯜꯗ ꯈꯔ ꯍꯥꯏꯒꯦꯀꯣ ꯕꯦꯝꯕꯨꯅ ꯁꯥꯕ ꯑꯗꯨꯝ ꯃꯦꯂꯥꯗꯗꯤ ꯑꯗꯨꯝ ꯎꯔꯝꯃꯅꯤꯗꯥ ꯑꯩꯈꯣꯏꯒꯤ ꯐꯔꯅꯤꯆꯔ ꯑꯥꯏꯇꯦꯝꯗꯒ ꯁꯦꯝꯕꯅꯤꯀꯣ ꯐ꯭ꯂꯥꯋꯔ ꯄꯣꯠ ꯑꯣꯏꯔꯣ ꯐ꯭ꯂꯥꯋꯔ ꯑꯣꯏꯅ ꯁꯦꯝꯕꯁꯨ ꯌꯥꯎꯏ ꯀꯤꯆꯟꯒꯤ ꯑꯥꯏꯇꯦꯝꯗꯁꯨ ꯑꯗꯨꯝ ꯐ꯭ꯂꯥꯋꯔ ꯑꯩꯈꯣꯏꯒꯤ ꯕꯦꯝꯕꯨꯅ ꯁꯦꯝꯕꯁꯨ ꯌꯥꯎꯕꯅꯤꯀꯣ ꯑꯩꯈꯣꯏꯒꯤ ꯑꯩꯈꯣꯏꯒꯤ ꯇꯦꯕꯜꯗꯁꯨꯀꯣ ꯐꯔꯅꯤꯆꯔ ꯑꯥꯏꯇꯦꯝꯗ ꯇꯦꯕꯜꯗꯒ ꯗꯦꯀꯣꯔꯦꯁꯟ ꯇꯧꯕ ꯑꯗꯨꯝ ꯊꯦꯡꯅꯔꯝꯃꯅꯤ ꯑꯔꯥꯝ ꯆꯧꯀ꯭ꯔꯤꯒ ꯂꯩꯕꯅꯤ ꯐꯖ ꯐꯖꯕ ꯑꯩꯈꯣꯏ ꯕꯦꯝꯕꯨꯅ ꯁꯥꯕ ꯑꯗꯨꯀꯣ ꯑꯩꯈꯣꯏ ꯏꯁꯤꯡꯁꯤꯁꯨ ꯑꯩꯈꯣꯏꯒꯤ ꯅꯦꯆꯔꯦꯜ ꯔꯤꯁꯣꯔꯁꯅꯤꯀꯣ ꯑꯩꯈꯣꯏ ꯂꯣꯛꯇꯥꯛ ꯄ꯭ꯔꯣꯖꯦꯛ ꯇꯥꯕꯤꯔꯝꯃꯅꯤꯀꯣ ꯂꯣꯛꯇꯥꯛ ꯄ꯭ꯔꯣꯖꯦꯛꯁꯤꯗꯒꯤ ꯑꯩꯈꯣꯏ ꯃꯩ ꯊꯥꯟꯂꯤꯁꯤ ꯂꯣꯛꯇꯥꯛ ꯄ꯭ꯔꯣꯖꯦꯛꯇꯒꯤꯅꯤꯀꯣ ꯃꯥꯒꯤ ꯅꯦꯆꯔꯦꯜ ꯔꯤꯁꯣꯔꯁꯅꯤ ꯁꯤꯁꯦ ꯑꯗꯣ ꯑꯩꯈꯣꯏ ꯁꯣꯏꯜꯗ ꯍꯥꯏꯁꯤꯀꯣ ꯁꯣꯏꯜꯁꯦ ꯑꯩꯈꯣꯏꯒꯤ ꯁꯦꯛꯃꯥꯏ ꯁꯦꯛꯃꯥꯏꯒꯤ ꯂꯩꯉꯣꯏꯗꯣ ꯇꯥꯔꯝꯃꯅꯤꯀꯣ ꯃꯌꯥꯝ ꯄꯥꯝꯅꯕꯅꯤ ꯌꯨꯝ ꯁꯥꯕꯗ ꯌꯥꯝ ꯂꯧꯅꯕꯅꯦ ꯑꯗꯨ ꯑꯩꯈꯣꯏ ꯅꯦꯆꯔꯦꯜ ꯔꯤꯁꯣꯔꯁꯅꯤ ꯁꯤꯒꯤꯁꯤꯀꯣ ꯃꯌꯥꯝ ꯐꯖꯅ ꯁꯤꯖꯤꯟꯅꯕꯤꯌꯨ ꯍꯥꯏꯗꯤ ꯍꯧꯖꯤꯛꯇꯤ ꯊꯤꯡꯗꯤ ꯊꯤꯡꯈ꯭ꯔꯕꯅꯤ ꯑꯗꯣ ꯑꯗꯨꯝ ꯈꯔꯗꯤ ꯑꯗꯨꯝ ꯂꯧꯅꯕ ꯂꯧꯅꯕꯗꯤ ꯃꯥꯜꯂꯤ ꯑꯗꯣ ꯁꯦꯛꯃꯥꯏꯒꯤꯁꯤꯀꯣ ꯑꯗꯨ ꯍꯧꯖꯤꯛ ꯍꯥꯏꯔꯕꯗꯀꯣ ꯑꯩꯈꯣꯏꯒꯤ ꯃꯅꯤꯄꯨꯔꯗ ꯑꯩꯈꯣꯏꯒꯤ ꯁꯤꯔꯣꯏ ꯂꯤꯂꯤ ꯀꯥꯏꯅ ꯂꯩꯔꯤꯁꯦ ꯖꯨꯀꯣ ꯕꯦꯜꯂꯤꯗ ꯑꯁꯤꯁꯨ ꯅꯦꯆꯔꯦꯜ ꯔꯤꯁꯣꯔꯁꯅꯤ ꯐ꯭ꯂꯥꯎꯋꯔꯁꯦ ꯑꯩꯈꯣꯏꯒꯤ ꯑꯩꯈꯣꯏ ꯃꯅꯤꯄꯨꯔ ꯈꯛꯇꯅꯦ ꯐꯪꯉꯤꯁꯦ ꯁꯤꯔꯣꯏ ꯂꯤꯂꯤꯁꯦ ꯋꯥꯔꯜꯗ ꯑꯣꯏꯅ ꯑꯇꯣꯞꯄ ꯃꯐꯝꯗ ꯍꯧꯗꯦ ꯑꯩꯈꯣꯏ ꯃꯅꯤꯄꯨꯔꯗ ꯍꯧꯕꯅꯤ ꯖꯨꯀꯣ ꯕꯦꯜꯂꯤꯗ ꯑꯗꯨ ꯑꯩꯈꯣꯏꯒꯤ ꯁꯉꯥꯏꯒꯁꯦ ꯑꯩꯈꯣꯏ ꯅꯦꯆꯔꯦꯜ ꯔꯤꯁꯣꯔꯁ ꯆꯤꯡꯉꯦ ꯍꯥꯏꯗꯤ ꯑꯩꯈꯣꯏ ꯂꯩꯕꯗꯣ ꯑꯩꯈꯣꯏꯒꯤ ꯀꯔꯤ ꯁꯉꯥꯏꯁꯦ ꯑꯩꯈꯣꯏ ꯃꯅꯤꯄꯨꯔ ꯈꯛꯇꯅꯤꯀꯣ ꯐꯪꯉꯤꯁꯤꯀꯣ ꯌꯥꯝ ꯐꯖꯕꯅꯦ ꯃꯌꯥꯝ ꯌꯦꯡꯅꯕꯒ ꯆꯠꯂꯦ ꯂꯝ ꯀꯣꯏꯕ ꯂꯥꯛꯄꯁꯦ ꯁꯉꯥꯏ ꯌꯦꯡꯅꯤꯡꯉꯤꯅꯤ ꯐꯣꯔꯦꯟꯅꯔꯒ ꯂꯥꯛꯄꯁꯤ ꯑꯗꯣ ꯑꯇꯣꯞꯄ ꯏꯁꯇꯦꯠꯇꯒꯤ ꯂꯥꯛꯑꯁꯨ ꯑꯩꯈꯣꯏ ꯁꯉꯥꯏ ꯃꯃꯤꯡ ꯆꯠꯂꯤꯀꯣ ꯑꯩꯈꯣꯏ ꯅꯦꯆꯔꯦꯜ ꯔꯤꯁꯣꯔꯁꯅꯤ ꯁꯤꯒꯤꯁꯨ ꯑꯩꯈꯣꯏ ꯐꯖꯅ ꯐꯖꯅ ꯁꯤꯖꯤꯟꯅꯒꯗꯝꯅꯤ ꯅꯦꯆꯔꯦꯜ ꯔꯤꯁꯣꯔꯁꯁꯤꯡꯁꯤ ꯍꯥꯏꯗꯤ ꯏꯁꯤꯡꯇ ꯑꯣꯏꯔꯁꯨꯀꯣ ꯅꯣꯡ ꯆꯨꯔꯛꯑꯁꯨ ꯑꯩꯈꯣꯏ ꯔꯤꯖꯥꯞ ꯇꯧꯕꯤꯒꯗꯝꯅꯤ ꯃꯥꯡꯍꯜꯂꯣꯏꯗꯝꯅꯦꯕ ꯐꯖꯅ ꯔꯤꯖꯥꯞ ꯇꯧꯔꯒ ꯏꯁꯤꯡꯁꯤꯁꯨ ꯌꯥꯝ ꯑꯔꯦꯝꯕꯗ ꯁꯤꯖꯤꯟꯅꯕ ꯐꯠꯇꯦꯀꯣ ꯑꯗꯨꯝ ꯑꯩꯈꯣꯏꯅ ꯆꯥꯡ ꯑꯃꯗ ꯑꯩꯈꯣꯏ ꯁꯤꯖꯤꯟꯅꯒꯗꯧ ꯄꯣꯠꯇꯣ ꯑꯗꯨꯝ ꯁꯤꯖꯤꯟꯅꯕꯤꯕꯀꯣ ꯑꯗꯣ ꯑꯩꯈꯣꯏꯒꯤ ꯅꯦꯆꯔꯦꯜ ꯔꯤꯁꯣꯔꯁꯁꯤꯡꯁꯤ ꯑꯩꯈꯣꯏ ꯃꯔꯝ ꯆꯥꯅ ꯆꯥꯅ ꯁꯤꯖꯤꯟꯅꯕꯤꯕ ꯁꯣꯏꯜꯗ ꯍꯥꯏꯔꯁꯨꯀꯣ ꯑꯗꯨ ꯐꯅꯤꯆꯔ ꯑꯥꯏꯇꯦꯝꯗꯁꯨ ꯐꯖ ꯐꯖꯅ ꯁꯤꯖꯤꯟꯅꯕꯤꯌꯨ ꯑꯗꯣ ꯅꯦꯆꯔꯦꯜ ꯔꯤꯁꯣꯔꯁꯅꯤꯀꯣ ꯁꯤꯁꯤꯡꯁꯦ ꯑꯗꯣ ꯏꯁꯤꯡꯗꯣ ꯐꯖꯅ ꯁꯤꯖꯤꯟꯅꯕꯤꯌꯨꯀꯣ ꯃꯩꯁꯤꯁꯨ ꯑꯔꯦꯝꯕꯗ ꯊꯥꯟꯗꯣꯛꯀꯅꯨ ꯅꯦꯆꯔꯦꯜ ꯔꯤꯁꯣꯔꯁꯇꯒꯤ ꯑꯗꯨꯝ ꯁꯦꯝꯃꯛꯄꯅꯤꯀꯣ ꯅꯦꯆꯔꯦꯜ ꯔꯤꯁꯣꯔꯁꯁꯤꯡꯁꯤ ꯑꯗꯨꯝ ꯃꯌꯥꯝꯁꯦ ꯐꯖꯅ ꯁꯤꯖꯤꯟꯅꯕꯤꯔꯗꯤꯀꯣ ꯑꯩꯈꯣꯏꯁꯤ ꯐꯖꯅ ꯑꯩꯈꯣꯏꯒꯤ ꯒ꯭ꯂꯣꯕꯦꯜ ꯑꯩꯈꯣꯏꯒꯤ ꯂꯥꯛꯀꯗꯕ ꯑꯏꯪ ꯒ꯭ꯂꯣꯕꯦꯜ ꯋꯥꯔꯃꯤꯡꯗꯩꯁꯨ ꯈꯤꯇꯪ ꯑꯩꯈꯣꯏꯗ ꯃꯇꯦꯡ ꯄꯥꯡꯒꯗ꯭ꯔꯥ ꯈꯜꯂꯤ ꯅꯦꯆꯔꯦꯜ ꯔꯤꯁꯣꯔꯁꯁꯤ ꯐꯖꯅ ꯁꯤꯖꯤꯟꯅꯃꯤꯟꯅꯁꯦ